ꯑꯩꯅ ꯗꯨꯀꯥꯟꯗꯒꯤ ꯀꯨꯔꯇꯤ ꯑꯃ ꯐꯥꯏꯕ ꯍꯟꯗ꯭ꯔꯦꯗꯇ ꯂꯩꯖꯔꯨꯏ ꯃꯁꯤ ꯁꯤꯖꯤꯟꯅꯕ ꯃꯇꯝꯗ ꯀꯥꯂꯦꯟ ꯊꯥꯗ ꯌꯥꯝꯅ ꯅꯨꯡꯉꯥꯏꯕ ꯍꯥꯏꯕꯗꯤ ꯁꯦꯠꯄ ꯃꯇꯝꯗ ꯍꯨꯃꯥꯡ ꯍꯥꯏꯗꯤ ꯆꯨꯞꯁꯤꯟꯕꯅꯆꯤꯡꯕ ꯌꯥꯝꯅ ꯅꯨꯡꯉꯥꯏꯕ ꯃꯁꯤ ꯁꯦꯠꯂꯒ ꯁꯨꯕ ꯃꯇꯝꯗꯁꯨ ꯐꯤꯁꯦ ꯃꯁꯤ ꯆꯤꯡꯁꯤꯟꯗꯕ ꯍꯥꯏꯕꯗꯤ ꯑꯗꯨꯝ ꯍꯥꯟꯅꯒꯤ ꯍꯥꯟꯅ ꯑꯍꯟꯕꯗꯧꯅ ꯂꯩꯕ ꯑꯗꯒꯤ ꯃꯆꯨ ꯀꯣꯛꯇꯕꯅ ꯆꯤꯡꯕ ꯌꯥꯝꯅ ꯁꯦꯠꯄꯗꯁꯨ ꯅꯨꯡꯉꯥꯏꯍꯟꯕ ꯄꯣꯠꯁꯛ ꯑꯃ ꯑꯣꯏ ꯍꯥꯏꯖꯅꯤꯡꯏ